ꯉꯁꯤ ꯋꯥꯁꯤꯡ ꯃꯦꯆꯤꯟ ꯑꯃꯈꯛ ꯂꯩꯖꯔꯨꯕꯅꯦ ꯍꯥꯏꯗꯤ ꯑꯩꯒꯤ ꯊꯕꯛꯇꯁꯨ ꯃꯇꯦꯡ ꯄꯥꯡꯒꯗꯕ ꯑꯗꯩꯗꯤ ꯏꯃꯥꯟꯅꯕꯤ ꯃꯈꯩꯅꯁꯨ ꯅꯪꯒꯤ ꯊꯕꯛꯇꯨꯗ ꯃꯇꯦꯡ ꯑꯣꯏꯅꯒꯅꯤ ꯍꯥꯏꯕꯒꯤꯀꯣ ꯄꯩꯁꯥ ꯆꯪꯉꯁꯨ ꯆꯪꯅ ꯑꯩꯅ ꯑꯃ ꯂꯩꯖꯔꯨꯔꯦ ꯂꯩꯖꯔꯨꯔꯕ ꯃꯇꯝꯗꯗꯤ ꯑꯩꯒꯤ ꯋꯥꯁꯤꯡ ꯃꯦꯆꯤꯟꯁꯤ ꯀꯃꯥꯏꯅ ꯇꯧꯋꯦꯗ ꯍꯥꯟꯅꯗꯤ ꯃꯈꯣꯜꯒꯨꯝꯁꯤꯁꯨ ꯌꯥꯝ ꯀꯩꯁꯨꯝ ꯌꯥꯝ ꯄꯤꯛꯅ ꯊꯣꯛꯑꯝꯕꯅꯦꯕ ꯍꯧꯖꯤꯛꯁꯤꯅꯅꯦ ꯈꯪꯕ꯭ꯔꯥ ꯃꯈꯣꯟꯁꯤ ꯌꯥꯝ ꯀꯜꯂꯒ ꯑꯗꯩꯗꯤ ꯏꯁꯤꯡꯒꯥꯁꯤ ꯈꯤꯇꯪꯒ ꯆꯪꯗꯕꯤꯗ ꯏꯁꯤꯡꯒꯥꯁꯦ ꯍꯩꯖꯤꯜꯂꯤꯃꯈꯩ ꯆꯪꯕꯩ ꯃꯑꯣꯡꯗꯁꯨ ꯂꯩꯔꯦ ꯑꯗꯨꯒ ꯑꯩꯒꯤ ꯀꯩ ꯍꯥꯏꯈ꯭ꯔꯦ ꯐꯤꯁꯤ ꯗ꯭ꯔꯥꯏꯌꯥꯔ ꯇꯧꯕ ꯃꯇꯝꯗꯁꯨ ꯐꯤꯁꯤ ꯀꯪꯕꯒꯤ ꯃꯍꯨꯠꯇ ꯆꯣꯠꯂꯤ ꯆꯣꯠꯂꯤ ꯑꯗꯩꯗꯤ ꯃꯣꯏꯒꯤ ꯏꯁꯤꯡꯁꯤ ꯃꯣꯏ ꯏꯁꯤꯡꯒꯤ ꯄꯥꯏꯞ ꯇꯥꯔꯛꯐꯝꯁꯤ ꯁꯤꯗ ꯗ꯭ꯔꯥꯏꯌꯥꯔ ꯇꯧꯔꯗꯤ ꯏꯁꯤꯡꯁꯤ ꯆꯥꯎꯅ ꯇꯥꯔꯛꯇꯧꯕꯩ ꯃꯍꯨꯠꯇꯨꯗꯁꯨ ꯄꯤꯛꯂꯤ ꯄꯤꯛꯂꯤ ꯇꯧꯔ ꯂꯩꯔꯝꯅꯤꯅ ꯑꯩꯒꯤ ꯐꯤꯗꯁꯨ ꯀꯩꯅꯣꯁꯨ ꯍꯥꯏꯗꯤ ꯆꯣꯠꯄꯅ ꯃꯔꯝ ꯑꯣꯏꯔꯒ ꯊꯕꯛꯇꯣ ꯍꯥꯟꯅꯗꯩ ꯈꯔ ꯀꯣꯝꯒꯗ꯭ꯔꯥꯅ ꯇꯧꯔꯒ ꯌꯥꯝꯅ ꯍꯦꯟꯅ ꯊꯕꯛ ꯍꯥꯞꯀꯠꯂꯛꯄꯩ ꯃꯑꯣꯡꯗ ꯇꯧꯕꯁꯤ ꯁꯤꯁꯤꯅ ꯑꯩꯉꯣꯟꯗꯁꯨ ꯐꯔꯛ ꯌꯥꯝ ꯇꯥꯔꯦ